ꯌꯨꯝꯗ ꯁꯤꯂꯤꯟꯗꯔ ꯁꯤꯖꯤꯟꯅꯔꯒ ꯑꯃꯁꯨꯡ ꯑꯦꯜ ꯄꯤ ꯖꯤ ꯁꯤꯂꯤꯟꯗꯔ ꯁꯤꯖꯤꯟꯅꯔꯒ ꯆꯥꯛ ꯊꯣꯡꯕꯤꯕ ꯇꯥꯔꯕꯗꯤ ꯁꯤꯂꯤꯟꯗꯔ ꯑꯗꯨ ꯆꯥꯛ ꯊꯣꯡꯕ ꯑꯃꯁꯨꯡ ꯌꯦꯟꯁꯥꯡ ꯊꯣꯡꯕ ꯀꯩꯅꯣꯃ ꯊꯣꯡꯕ ꯂꯣꯏꯔꯕ ꯃꯇꯨꯡꯗ ꯃꯨꯠꯊꯠꯂꯒ ꯑꯃꯗꯤ ꯒ꯭ꯌꯥꯁ ꯁ꯭ꯇꯣꯞ ꯑꯗꯨ ꯃꯨꯊꯠꯂꯒ ꯒ꯭ꯌꯥꯁꯀꯤ ꯀꯩꯅꯣꯗꯣ ꯂꯩꯊꯕꯤꯔꯝꯃꯒ ꯊꯝꯕꯤꯔꯝꯒꯗꯕꯅꯤ ꯂꯩꯊꯗ꯭ꯔꯕꯗꯤ ꯂꯩꯈꯠꯂꯝꯃꯕꯗꯤ ꯀꯔꯤꯒꯨꯝꯕ ꯃꯇꯝꯗ ꯃꯩ ꯍꯧꯔꯛꯄ ꯌꯥꯏ ꯑꯃꯗꯤ ꯃꯩ ꯍꯧꯔꯒ ꯌꯨꯝ ꯆꯥꯛꯄꯁꯨ ꯌꯥꯏ ꯈꯨꯗꯣꯡ ꯌꯨꯝ ꯈꯨꯗꯣꯡꯊꯤꯕ ꯅꯪꯕꯁꯨ ꯌꯥꯏ ꯑꯗꯨꯅ ꯁꯣꯝꯅ ꯒ꯭ꯌꯥꯟ ꯇꯥꯕꯤꯒꯗꯕꯅꯤ ꯁꯤꯂꯤꯟꯗꯔ ꯁꯤꯖꯤꯟꯅꯕꯗ ꯒ꯭ꯌꯥꯁ ꯁ꯭ꯇꯣꯞ ꯃꯨꯊꯠꯄꯤꯕ ꯇꯥꯏ ꯁꯤꯂꯤꯟꯗꯔ ꯃꯨꯊꯠꯄꯤꯕ ꯇꯥꯏ ꯍꯥꯏꯕꯁꯤ